ꯑꯥ ꯅꯪ ꯀꯔꯤ ꯇꯧꯔꯝꯃꯤꯅꯣ

ꯍꯟꯗꯛ ꯃꯔꯛꯁꯤ ꯅꯪ ꯊꯕꯛ ꯆꯠꯅꯤꯡꯉꯥꯏ ꯒꯨꯝꯕ ꯂꯩꯕ꯭ꯔꯣ ꯍꯣꯏ ꯐ꯭ꯔꯤꯗ ꯂꯩꯔꯗꯤ ꯆꯞ ꯆꯥꯔꯦ ꯀꯣꯏꯕ ꯆꯠꯁꯦ ꯑꯥ ꯂꯤꯋꯥꯊ꯭ꯔꯩꯗ ꯒꯣꯚꯥ ꯐꯦꯁꯇꯤꯕꯦꯜ ꯇꯧꯏ ꯍꯥꯏꯕꯗꯨ ꯌꯦꯡꯕ ꯆꯠꯁꯤꯅ ꯍꯣꯏ ꯍꯣꯏ ꯍꯣꯏ ꯒꯣꯚꯥ ꯐꯦꯁꯇꯤꯕꯦꯜ ꯍꯣꯏ ꯑꯩꯁꯨ ꯃꯔꯨꯞ ꯂꯩꯇꯕꯒꯤ ꯅꯪ ꯍꯪꯕꯤꯕꯅꯦ ꯍꯣꯏ ꯑꯗꯨ ꯒꯥꯔꯤꯗꯤ ꯀꯌꯥ ꯄꯨꯁꯤ ꯍꯥꯏꯕ ꯍꯣꯏ ꯃꯐꯃꯗꯤ ꯅꯨꯡꯉꯥꯏꯕꯅꯦ ꯑꯗꯨ ꯒꯥꯔꯤ ꯑꯆꯧꯕ ꯈꯔ ꯄꯨꯗ ꯌꯥꯔꯣꯏ ꯄꯨꯡꯗꯣꯟ ꯒꯣꯚꯥ ꯌꯥꯝ ꯂꯩꯔꯛꯁꯦꯕ ꯍꯣꯏ ꯑꯗꯨꯝ ꯃꯔꯨꯞ ꯃꯔꯨꯞ ꯍꯣꯏ ꯃꯔꯨꯞꯄꯨ ꯀꯅꯥ ꯀꯅꯥ ꯄꯨꯁꯤꯔꯥ ꯏꯕꯥꯅꯤ ꯈꯛ ꯆꯠꯄꯗꯤ ꯅꯨꯡꯉꯥꯏꯔꯣꯏ ꯑꯗꯨ ꯅꯪꯁꯨ ꯅꯪꯒꯤ ꯃꯔꯨꯞ ꯂꯩꯔꯗꯤ ꯃꯣꯏꯁꯨ ꯀꯧꯋꯣꯅꯦ ꯍꯣꯏ ꯊꯥꯎ ꯄꯨꯟꯅ ꯍꯥꯟꯃꯤꯟꯅꯔꯒꯀꯣ ꯄꯨꯟꯅ ꯆꯠꯁꯦ ꯑꯩ ꯊꯕꯛ ꯂꯩꯇꯦ ꯑꯗꯨ ꯆꯠꯁꯦ ꯍꯥꯏꯅ ꯄ꯭ꯂꯥꯟ ꯇꯧꯔ ꯂꯩꯕꯅꯦ ꯑꯣ ꯍꯣꯏ ꯄꯨꯟꯅ ꯆꯠꯁꯦ ꯑꯃꯨꯔꯛꯇꯤ ꯌꯥꯎꯔꯨꯁꯦ ꯅꯨꯡꯉꯥꯏ ꯅꯨꯡꯉꯥꯏꯔꯨꯁꯦ

ꯍꯣꯏ ꯍꯣꯏ ꯍꯣꯏ ꯍꯣꯏ ꯍꯣꯏ